ꯍꯜꯂꯣ ꯑꯥꯎ ꯃꯥꯟꯅꯦ ꯍꯥꯏꯕꯤꯎ

ꯑꯥ ꯇꯥꯕꯤꯌꯦ ꯑꯥ ꯏꯁꯤꯡ ꯀꯩꯗꯧꯋꯦ ꯍꯥꯏꯕꯅꯣ ꯇꯥꯍꯧꯗꯔꯦ ꯐꯖꯅ ꯍꯥꯏꯔꯤꯔꯛꯑꯣ

ꯑꯣ ꯏꯁꯤꯡꯗꯣ ꯐꯖꯅ ꯐꯝꯗꯗ꯭ꯔꯤꯉꯩꯗ ꯃꯤꯅ ꯊꯥꯖꯤꯟꯕ ꯑꯣꯏꯔꯝꯒꯅꯤꯌꯦ ꯑꯩꯈꯣꯏ ꯋꯥꯀꯔꯉꯩꯅ ꯍꯣꯏ ꯍꯣꯏ ꯍꯣꯏ ꯑꯧ ꯍꯣꯏ ꯃꯊꯪꯗꯩꯗꯤ ꯐꯖꯅ ꯊꯥꯔꯛꯅꯕ ꯑꯗꯨꯝ ꯇꯧꯖꯔꯒꯦ ꯁꯥꯎꯕꯤꯔꯅꯨ

ꯑꯣ ꯍꯣꯏ ꯍꯟꯗꯛꯀꯤꯗꯤ ꯁꯥꯎꯕꯤꯔꯅꯨ ꯃꯊꯪꯗꯩꯗꯤ ꯑꯗꯨꯝ ꯐꯖꯅ ꯊꯥꯖꯔꯛꯂꯒꯦ ꯑꯣ ꯍꯟꯗꯛꯀꯤꯗꯤ ꯑꯗꯨꯝ ꯄꯥꯡꯅ ꯄꯥꯡꯅꯕ ꯁꯤꯟꯕꯤꯔꯣ ꯃꯊꯪꯗꯩꯗꯤ ꯐꯖꯅ ꯑꯗꯨꯝ ꯊꯥꯖꯅꯕ ꯁꯣꯏꯗꯅꯕ ꯇꯧꯖꯔꯒꯦ ꯍꯣꯏ ꯀꯝꯄ꯭ꯂꯦꯟ ꯂꯥꯛꯇꯅꯕ ꯍꯣꯠꯅꯖꯔꯒꯦ

ꯑꯧ ꯃꯊꯪ ꯑꯗꯨꯗꯗꯤ ꯐꯖꯅ ꯑꯗꯨꯝ ꯊꯥꯖꯔꯛꯂꯒꯦ ꯍꯣꯏ ꯍꯣꯏ ꯍꯣꯏ ꯍꯟꯗꯛꯀꯤꯗꯤ ꯁꯥꯎꯕꯤꯔꯅꯣ ꯋꯥꯛꯀꯔꯉꯩꯅ ꯑꯗꯨꯝ ꯏꯁꯤꯡꯗꯨ ꯐꯝꯗꯗ꯭ꯔꯤꯉꯩꯗ ꯊꯥꯖꯤꯜꯂꯒ ꯂꯩꯔꯝꯂꯕ ꯍꯣꯏ ꯍꯣꯏ ꯍꯣꯏ ꯍꯟꯗꯛꯀꯤ ꯁꯟꯗꯦꯒꯤꯗ ꯐꯖꯅ ꯑꯗꯨꯝ ꯊꯥꯖꯔꯛꯂꯒꯦ ꯁꯥꯎꯕꯤꯔꯅꯨ